ꯋꯥꯟ ꯂꯥꯈ ꯁꯤꯛꯁꯇꯤ ꯐꯣꯔ ꯊꯥꯎꯖꯟ ꯐꯥꯏꯚ ꯍꯟꯗ꯭ꯔꯦꯠ ꯇꯨ ꯂꯥꯈꯁ ꯁꯤꯛꯁꯇꯤ ꯐꯣꯔ ꯊꯥꯎꯖꯟ ꯅꯥꯏꯟ ꯍꯟꯗ꯭ꯔꯦꯠ ꯐꯣꯔ ꯂꯥꯈꯁ ꯁꯤꯛꯁꯇꯤ ꯊꯥꯎꯖꯟ ꯅꯥꯏꯟ ꯍꯟꯗ꯭ꯔꯦꯠ ꯇ꯭ꯋꯦꯟꯇꯤ ꯇꯨ ꯁꯤꯛꯁꯇꯤ ꯊꯥꯎꯖꯟ ꯅꯥꯏꯟ ꯍꯟꯗ꯭ꯔꯦꯠ